ꯑꯩꯅ ꯆꯥꯛ ꯊꯣꯡꯕ ꯊꯥꯛꯄ ꯑꯁꯤ ꯃꯄꯨꯡ ꯐꯥꯅ ꯍꯩꯔꯛꯄꯒꯤ ꯂꯝꯕꯤꯗ ꯑꯩꯒꯤ ꯏꯃꯨꯡꯒꯤ ꯏꯃꯥ ꯏꯄꯥ ꯏꯆꯤꯟ ꯏꯅꯥꯎꯁꯤꯡꯅ ꯑꯗꯨꯛꯀꯤ ꯃꯇꯤꯛ ꯆꯥꯎꯅ ꯌꯥꯝ ꯆꯥꯎꯅ ꯊꯧꯗꯥꯡ ꯂꯧꯏ ꯃꯣꯏꯅ

ꯊꯣꯡꯕ ꯊꯥꯛꯄꯗ ꯆꯪꯕ ꯃꯆꯜ ꯑꯣꯏꯒꯦꯔꯥ ꯏꯁꯤꯡ ꯁꯨꯃꯥꯏꯅ ꯍꯥꯞꯀꯗꯝꯅꯤ ꯆꯦꯡ ꯁꯨꯃꯥꯏꯅ ꯏꯁꯤꯡ ꯁꯨꯃꯥꯏꯅ ꯍꯥꯞꯄꯗꯤ ꯆꯦꯡ ꯁꯨꯃꯥꯏꯅ ꯍꯥꯞꯀꯗꯕꯅꯤ ꯆꯥꯡ ꯂꯣꯏꯅꯃꯛ ꯏꯃꯨꯡꯒꯤ ꯃꯤꯅ ꯂꯣꯏꯅ ꯇꯥꯛꯄꯤ ꯑꯗꯨꯒꯤꯁꯨ ꯃꯊꯛꯇ ꯁꯤꯒꯤ ꯄꯣꯠꯁꯤꯅ ꯀꯔꯤꯅꯣ ꯁꯤꯒꯤ ꯄꯣꯠꯁꯤꯅ ꯀꯔꯤ ꯊꯣꯡꯅꯤꯉꯥꯏꯅꯣ ꯁꯤꯗꯅ ꯀꯔꯤ ꯊꯣꯡꯕꯅ ꯍꯥꯎꯏ ꯁꯤꯒꯤ ꯄꯣꯠꯁꯤ ꯑꯩꯈꯣꯏꯅ ꯀꯔꯝ ꯀꯥꯟꯗ ꯁꯤꯖꯤꯟꯅꯩ ꯀꯃꯥꯏꯅ ꯁꯤꯖꯤꯟꯅꯩ ꯃꯑꯣꯡ ꯃꯇꯧ ꯑꯁꯤꯅ ꯆꯤꯡꯕꯁꯤꯡꯁꯨ ꯂꯣꯏꯅ ꯃꯣꯏꯅ ꯇꯥꯛꯏ ꯑꯗꯨꯒ ꯑꯩꯒꯤ ꯃꯇꯦꯡ ꯄꯥꯡꯏ ꯑꯩꯅ ꯍꯩꯇ꯭ꯔꯤꯉꯩꯗꯁꯨ ꯃꯣꯏꯅ ꯏꯅꯥꯛꯇ ꯂꯩꯔꯒ ꯑꯦ ꯑꯁꯤ ꯍꯥꯞꯆꯤꯜꯂꯨ ꯑꯁꯤ ꯇꯧꯁꯤꯜꯂꯨ ꯑꯁꯤ ꯍꯥꯞꯄꯗꯤ ꯑꯗꯨꯒꯤ ꯃꯇꯨꯡꯗ ꯑꯁꯤ ꯍꯥꯞꯀꯗꯕꯅꯤ ꯑꯗꯒꯤ ꯆꯦꯡ ꯁꯨꯒꯦ ꯍꯥꯏꯇꯔꯗꯤ ꯏꯁꯤꯡ ꯍꯥꯟꯅ ꯍꯥꯞꯄꯒ ꯁꯥꯍꯜꯂꯕ ꯃꯇꯨꯡꯗ ꯆꯦꯡ ꯑꯃꯨꯛ ꯍꯥꯞꯆꯤꯟꯒꯅꯤ ꯑꯗꯨꯃꯥꯏꯅ ꯇꯧꯗꯨꯅ ꯆꯥꯛ ꯊꯣꯡꯒꯅꯤ ꯌꯦꯟꯁꯥꯡ ꯊꯣꯡꯂꯒꯅ ꯊꯥꯎ ꯊꯥꯛꯄ ꯌꯦꯟꯁꯥꯡ ꯑꯣꯏꯔꯒꯅ ꯊꯥꯎ ꯍꯥꯟꯅ ꯉꯧꯒꯅꯤ ꯑꯗꯨꯒꯤ ꯃꯇꯨꯡꯗ ꯍꯥꯞꯀꯗꯕ ꯄꯣꯠ ꯆꯩꯁꯤꯡ ꯍꯥꯞꯀꯅꯤ ꯈꯣꯠꯀꯅꯤ ꯍꯥꯏꯕꯅ ꯆꯤꯡꯕꯁꯤꯡ ꯃꯌꯥꯝ ꯑꯃ ꯑꯩꯒꯤ ꯏꯃꯨꯡꯒꯤ ꯃꯤꯑꯣꯏꯁꯤꯡꯅ ꯑꯩꯉꯣꯟꯗ ꯇꯥꯛꯄꯗ ꯑꯩ ꯍꯩꯔꯛꯅꯕ ꯍꯣꯠꯅꯕ ꯃꯇꯝꯗ ꯃꯇꯦꯡ ꯌꯥꯝꯅ ꯄꯥꯡꯕꯤ